ꯍꯜꯂꯣ ꯍꯦꯜꯂꯣ ꯑꯣ ꯑꯣ ꯑꯁꯤ ꯀꯥꯡꯄꯣꯛꯄꯤꯒꯤ ꯍꯥꯏ ꯁ꯭ꯀꯨꯜꯒꯤ ꯄ꯭ꯔꯤꯟꯁꯤꯄꯥꯜꯗꯨꯔꯣ ꯅꯈꯣꯏꯒꯤ ꯁ꯭ꯀꯨꯜꯁꯤ ꯑꯦꯗꯃꯤꯁꯟꯒꯨꯝꯕ ꯃꯇꯝ ꯂꯩꯔꯤꯕ꯭ꯔꯥ ꯑꯉꯥꯡ ꯃꯤ ꯑꯃꯒꯤ ꯍꯪꯕꯤꯌꯨ ꯍꯥꯏꯕꯒꯤ ꯍꯪꯕꯅꯦ ꯍꯣꯏ ꯃꯥꯁꯤ ꯀ꯭ꯂꯥꯁ ꯁꯕꯦꯟ

ꯑꯦꯗꯃꯤꯁꯟꯗꯨ ꯄꯩꯁꯥꯗꯤ ꯀꯔꯃꯥꯏ ꯇꯧꯕ꯭ꯔꯥ ꯀꯔꯃꯥꯏꯅ ꯆꯪꯕ꯭ꯔꯥ

ꯎꯝ ꯎꯝ ꯍꯣꯏ ꯍꯣꯏ ꯑꯗꯨꯗꯤ ꯌꯥꯝ ꯐꯔꯦ ꯅꯈꯣꯏꯒꯤ ꯅꯈꯣꯏꯒꯤ ꯁ꯭ꯀꯨꯜꯗ ꯄꯨꯔꯛꯅꯤꯡꯉꯥꯏ ꯑꯩꯈꯣꯏꯁꯨ ꯑꯗꯨꯝ ꯍꯣꯠꯅꯒꯦ ꯑꯗꯨꯗꯤ ꯃꯇꯝꯁꯤ ꯍꯦꯟꯕꯗꯤ ꯍꯦꯜꯂꯝꯈꯤꯔꯣꯏꯅꯦꯀꯣ ꯍꯣꯏ ꯍꯣꯏ ꯍꯣꯏ ꯑꯦ ꯑꯦ ꯑꯗꯨꯗꯤ ꯐꯔꯦ ꯌꯥꯔꯦ ꯅꯈꯣꯏꯒꯤ ꯁ꯭ꯀꯨꯜꯗꯨ ꯑꯗꯨꯃꯥꯏ ꯇꯧꯋꯦ ꯍꯥꯏꯔꯗꯤ ꯑꯗꯨꯝ ꯑꯩꯈꯣꯏ ꯂꯥꯛꯅꯤꯡꯉꯥꯏ ꯇꯧꯔꯒꯦ ꯑꯗꯨꯗꯤ ꯌꯥꯝ ꯐꯔꯦꯀꯣ ꯌꯥꯝ ꯐꯔꯦ ꯑꯗꯨꯗꯤ ꯅꯨꯡꯉꯥꯏꯔꯦ ꯍꯣ ꯍꯣꯏ ꯍꯣꯏ